ꯍꯂꯣ ꯁꯥꯔ ꯑꯩ ꯅꯁꯤꯔ ꯀꯧꯋꯦ ꯁꯥꯔ ꯀ꯭ꯂꯥꯁ ꯇꯦꯟꯒꯤ ꯑꯥ ꯁꯥꯔ ꯏꯁꯀꯥꯔꯁꯟꯗ ꯆꯠꯄꯒꯤ ꯃꯇꯥꯡꯗꯅꯤ

ꯑꯥ ꯄꯤꯗ꯭ꯔꯤ ꯁꯥꯔ ꯄꯤꯖꯗꯣꯏꯅꯤ ꯑꯗꯨ ꯗꯦꯠꯇꯨ ꯈꯪꯅꯤꯡꯕ ꯍꯥꯏ ꯇꯥꯔꯦ ꯁꯨꯝ ꯑꯗꯨ ꯏꯁꯀꯥꯔꯁꯟꯁꯤ ꯀꯔꯥꯏ ꯀꯔꯝ ꯀꯔꯝꯕ ꯂꯝꯗ ꯆꯠꯁꯦ ꯍꯥꯏꯅꯣ ꯁꯥꯔ ꯁꯥꯔ ꯈꯣꯏꯒꯤ ꯍꯥꯏꯗꯤ ꯂꯝꯁꯤ ꯌꯦꯡꯕꯒꯤ ꯀꯩꯅꯣꯁꯤ ꯂꯦꯞꯄꯤꯔꯕ꯭ꯔꯥ ꯁꯤꯅꯤ ꯑꯥ ꯑꯥ ꯑꯗꯨꯅ ꯌꯥꯝ ꯐꯩ ꯆꯨꯔꯆꯥꯟꯄꯨꯔ ꯃꯅꯨꯡꯈꯛꯇ ꯍꯥꯏꯗꯤ ꯌꯦꯡꯕꯗꯨꯅ ꯍꯦꯟꯅ ꯈꯨꯗꯣꯡꯆꯥꯒꯗ꯭ꯔꯥ ꯍꯥꯏꯅ ꯈꯟꯕ ꯍꯣꯏ ꯁꯥꯔ ꯄꯨꯟꯅ ꯑꯗꯨꯝ ꯌꯥꯎꯔꯒ ꯂꯣꯏꯔꯦ ꯑꯗꯨꯒ ꯁꯥꯇ꯭ꯔ ꯃꯌꯥꯝꯒ ꯄꯨꯂꯞ ꯈꯟꯅꯔꯒ ꯐꯝꯃꯤꯟꯅꯔꯒ ꯆꯥꯅ ꯊꯛꯅꯕ ꯑꯇꯩ ꯑꯇꯩꯁꯤꯡꯗꯨꯗꯤ ꯁꯥꯔ ꯑꯗꯨꯝ ꯍꯥꯏꯗꯤ ꯁꯣꯝꯗꯒꯤ ꯂꯥꯡꯉꯒ ꯑꯗꯨꯝ ꯄꯨꯕꯅ ꯍꯦꯟꯅ ꯈꯨꯗꯣꯡꯆꯥꯒꯅꯤ ꯑꯥ ꯑꯥ